ꯕꯥꯏ ꯑꯩꯈꯣꯏ ꯍꯟꯗꯛꯀꯤ ꯁ꯭ꯀꯨꯜꯒꯤ ꯑꯦꯠꯃꯤꯁꯟꯗꯣ ꯀꯃꯥꯏꯅ ꯇꯧꯔꯤ ꯖꯥꯠꯅꯣ ꯄꯩꯁꯥ ꯀꯩꯀꯥ

ꯑꯩꯈꯣꯏ ꯁ꯭ꯀꯨꯜ ꯑꯩꯈꯣꯏꯅ ꯍꯥꯟꯅ ꯇꯝꯃꯝꯕꯗꯗꯤ ꯇꯝꯕꯗꯗꯤ ꯀꯩꯅꯣ ꯐꯤꯁꯦ ꯌꯥꯝ ꯄꯥꯛꯅ ꯂꯧꯗꯝꯅꯦ ꯑꯦꯠꯃꯤꯁꯟ ꯐꯤꯁꯦ

ꯑꯩꯈꯣꯏꯒꯤ ꯂꯤꯁ ꯂꯧꯕ ꯍꯦꯠ ꯃꯥꯁꯇꯔꯗꯣ ꯑꯣꯏꯅꯥꯝꯗꯩꯅꯦꯕ ꯑꯗꯨꯁꯨ ꯑꯗꯨꯅ ꯍꯥꯏꯕꯗꯗꯤ ꯍꯟꯗꯛ ꯈꯔ ꯑꯍꯣꯡꯕꯗꯤ ꯂꯥꯛꯀꯅꯤ ꯍꯥꯏ ꯑꯗꯨ ꯈꯪꯗꯦ ꯌꯦꯡ ꯆꯠꯂꯒ ꯁ꯭ꯀꯨꯜꯗꯣ ꯍꯧꯔꯒ ꯈꯪꯉꯅꯤꯀꯣ ꯑꯗꯨꯗꯤ

ꯆꯠꯂꯒ ꯑꯥꯗ ꯄ꯭ꯔꯤꯟꯁꯤꯄꯥꯜꯒ ꯋꯥꯔꯤ ꯁꯥꯔꯗꯤ ꯀꯩꯅꯣ ꯁ꯭ꯀꯨꯜ ꯀꯥꯅꯗ꯭ꯔꯤꯉꯩꯗꯀꯣ ꯑꯗꯨꯅ ꯀꯩꯅꯣ ꯃꯃꯜꯗꯣ ꯍꯣꯡꯗꯕ ꯉꯝꯃꯣꯏ ꯍꯥꯏꯔꯒꯗꯤ ꯑꯩꯈꯣꯏꯁꯨ ꯈꯤꯇꯪ ꯐꯕ ꯑꯃ ꯌꯦꯡꯍꯧꯅꯤꯅ

ꯅꯍꯥꯟ ꯑꯩꯈꯣꯏ ꯀꯩꯅꯣ ꯑꯩꯈꯣꯏ ꯀꯩꯅꯣ ꯊꯥꯏꯌꯦꯕ ꯑꯩꯈꯣꯏꯒꯤ ꯕꯕꯥ ꯑꯃ ꯊꯥꯏꯌꯦꯕ ꯏꯃꯥꯟꯅꯕꯒꯤ ꯑꯗꯨꯒꯤꯗ ꯃꯥꯗꯣ ꯃꯊꯟ ꯆꯠꯄꯩꯔ ꯈꯪꯗꯦ ꯀꯌꯥ ꯊꯧꯑꯣꯏꯔꯛꯇꯕ

ꯑꯩꯈꯣꯏ ꯑꯣꯖꯥꯒꯤ ꯑꯣꯖꯩꯒꯤ ꯇꯣꯂꯣꯞꯁꯤꯡ ꯍꯦꯟꯒꯠꯂꯁꯨ ꯃꯣꯏ ꯐꯖꯅ ꯇꯥꯛꯇꯕꯅꯤꯅꯀꯣ ꯑꯗꯨꯗ ꯑꯃꯨꯛ ꯌꯥꯅꯤꯡꯗꯕ ꯍꯥꯏꯇꯥꯔꯦ

ꯎꯝ ꯗꯥ ꯑꯗꯨ ꯀꯩꯅꯣ ꯑꯩꯈꯣꯏꯒꯤ ꯃꯤꯒꯩꯗꯣ ꯍꯥꯏꯗꯤ ꯄꯨꯂꯞ ꯑꯝꯇꯪ ꯀꯩꯅꯣ ꯇꯧꯕꯗ ꯈꯪꯅꯕ ꯒ꯭ꯔꯨꯞ ꯑꯃꯗ ꯁꯦꯝꯃꯒ ꯍꯥꯏꯁꯤꯔ ꯍꯥꯏꯅ ꯈꯟꯕ ꯑꯩꯅ ꯑꯪ ꯎꯝ ꯑꯗꯨꯗ ꯑꯩꯈꯣꯏ ꯑꯣꯖꯥ ꯈꯔꯁꯨ ꯌꯥꯎꯒꯦ ꯍꯥꯏꯕ ꯒ꯭ꯔꯨꯞ ꯁꯦꯝꯃꯗꯤ ꯑꯗꯨꯗꯣ ꯈꯔ ꯈꯟꯅꯔꯒ ꯇꯧꯁꯦ ꯍꯥꯏꯕꯅꯤꯗ

ꯍꯣꯏ ꯕꯥꯏ

ꯍꯣꯏ ꯑꯗꯨꯗꯤ ꯀꯩꯅꯣ ꯌꯦꯡꯉꯁꯦ ꯑꯗꯨꯃꯥꯏꯅ ꯈꯤꯇꯪ ꯀꯩꯅꯣ ꯁ꯭ꯀꯨꯜ ꯀꯥꯕ ꯍꯧꯅꯗ꯭ꯔꯤꯉꯩꯁꯤꯗ ꯇꯧꯅꯕ ꯇꯧꯁꯤ

ꯑꯪ ꯊꯝꯃꯦ